ꯑꯧ ꯇꯥꯔꯕ

ꯍꯣꯏ ꯊꯕꯛ ꯂꯧꯅꯤꯀ ꯍꯥꯏꯕꯒꯤ ꯄꯥꯎ ꯇꯥꯕ꯭ꯔꯣ ꯀꯔꯤ ꯀꯔꯤ ꯊꯕꯛ ꯑꯣꯏꯗꯣꯏꯅꯣ

ꯑꯥ ꯀꯔꯤ ꯀꯔꯤ ꯇꯝꯕ ꯌꯥꯗꯣꯏꯕ ꯁꯤꯗ

ꯎꯝ ꯎꯝ

ꯎꯝ ꯎꯝ